ꯑꯩꯈꯣꯏꯒꯤ ꯈꯨꯡꯒꯪꯗ ꯑꯔꯨꯝꯕ ꯍꯦꯟꯒꯠꯅꯅꯕꯒꯤ ꯃꯆꯥꯛꯁꯤꯡꯗꯤ ꯂꯐꯣꯏ ꯁꯪꯒꯣꯝ ꯆꯥꯕ ꯐꯦꯠ ꯀꯤ ꯊꯥꯎ ꯌꯥꯎꯕ ꯁꯟ ꯁꯥ ꯁꯟꯁꯥꯒꯤ ꯃꯊꯥꯎ ꯌꯥꯝꯅ ꯌꯥꯎꯕ ꯑꯗꯨꯗꯒꯤ ꯑꯣꯏꯜ ꯑꯣꯏꯜꯒꯨꯝꯕ ꯆꯥꯕ ꯂꯐꯣꯏ ꯁꯪꯒꯣꯝ ꯆꯥꯕ ꯁꯤꯅꯤ